ꯑꯩ ꯀꯩꯅꯣꯝꯇ ꯍꯪꯖꯒꯦ ꯇꯧꯕ ꯑꯩꯈꯣꯏꯒꯤ ꯑꯩꯁꯦ ꯀꯁꯥꯔꯗ ꯂꯩꯕꯅꯦꯕꯀꯣ ꯑꯗꯨꯗ ꯃꯅꯤꯄꯨꯔꯒꯤ ꯇ꯭ꯔꯦꯗꯤꯁꯟ ꯀꯜꯆꯔꯒꯤ ꯃꯔꯝꯗ ꯀꯔꯤꯒꯨꯝꯕ ꯈꯔ ꯁꯨꯝ ꯈꯪꯅꯤꯡꯕ ꯍꯥꯏꯇꯥꯔꯦ ꯑꯗꯨꯒꯤ ꯃꯔꯝꯗ ꯈꯔ ꯍꯥꯏꯕꯤꯕ ꯌꯥꯒꯗ꯭ꯔꯥ ꯑꯥ ꯍꯣꯏ ꯑꯩꯈꯣꯏꯒꯤ ꯇꯧꯔꯤꯁ ꯏꯁꯄꯣꯠꯁꯤꯡ ꯂꯝꯁꯤꯡ ꯆꯠꯄ ꯌꯥꯕ ꯑꯇꯣꯞꯄ ꯀꯩꯀꯩ ꯖꯥꯒ ꯃꯐꯝꯁꯤꯡ ꯀꯩꯀꯩ ꯂꯩ ꯑꯗꯨꯁꯨ ꯈꯤꯇ ꯍꯥꯏꯕꯤꯌꯨꯅꯦ ꯍꯣꯏ ꯍꯣꯏ ꯌꯥꯝ ꯅꯨꯡꯉꯥꯏꯖꯔꯦ ꯑꯗꯨꯑꯣꯏꯗꯤ ꯑꯩ ꯊꯝꯖꯔꯒꯦꯀꯣ